ꯑꯩꯈꯣꯏꯅ ꯉꯥ ꯐꯥꯕꯒꯤ ꯃꯇꯥꯡꯗ ꯑꯇꯣꯞꯄ ꯃꯤꯑꯣꯏꯁꯤꯡꯅ ꯈꯪꯂꯣꯏꯗꯕ ꯋꯥꯐꯝ ꯈꯔ ꯍꯥꯏꯖꯔꯒꯗꯤ ꯑꯩꯈꯣꯏꯒꯤ ꯃꯇꯝꯒꯤ ꯃꯇꯨꯡꯏꯟꯅ ꯅꯣꯡꯖꯨ ꯄꯟꯊꯥꯗ ꯑꯩꯈꯣꯏꯅ ꯊꯥꯊꯔꯤꯕ ꯃꯐꯝ ꯑꯗꯨꯗ ꯅꯣꯡꯖꯨ ꯄꯟꯊꯥꯒꯤ ꯃꯇꯝ ꯑꯣꯏꯕꯅꯤꯅ ꯏꯁꯤꯡꯗꯣ ꯏꯃꯥꯏ ꯋꯥꯡꯈꯠꯂꯛꯄꯗꯒꯤ ꯑꯇꯣꯞꯄ ꯃꯐꯝꯗ ꯉꯥꯁꯤꯡꯗꯣ ꯆꯠꯊꯣꯛꯈꯤꯗꯅꯕ ꯉꯥꯁꯤꯡꯗꯨꯗ ꯑꯩꯈꯣꯏꯅ ꯅꯨꯡꯇꯤꯒꯤ ꯗꯦꯂꯤꯒꯤ ꯑꯣꯏꯅ ꯃꯈꯣꯏꯒꯤ ꯃꯆꯤꯟꯖꯥꯛ ꯄꯤꯖꯕ ꯄꯣꯠꯁꯤꯡ ꯑꯗꯨ ꯑꯩꯈꯣꯏꯅ ꯕꯣꯔꯥ ꯑꯃꯗ ꯄꯨꯜꯂꯞ ꯍꯥꯟꯖꯤꯟꯖꯔꯒ ꯃꯌꯥꯝꯅ ꯈꯪꯂꯣꯏꯗꯕ ꯃꯌꯥꯏꯅꯤ ꯈꯪꯗꯦ ꯑꯗꯒꯤ ꯐꯨꯝꯗꯤ ꯃꯔꯛꯇꯅꯤ ꯈꯪꯗꯦ ꯁꯨꯃꯥꯏꯅ ꯊꯥꯗꯕꯤꯔꯒ ꯊꯝꯕꯤꯔꯒꯗꯤ ꯉꯥ ꯑꯁꯤꯅ ꯃꯐꯝ ꯑꯇꯣꯞꯄꯗ ꯆꯠꯊꯣꯛꯄꯒꯤ ꯍꯥꯏꯗꯤ ꯑꯇꯣꯞꯄ ꯃꯤꯑꯣꯏꯅ ꯎꯔꯣꯏꯗꯕ ꯃꯐꯝ ꯎꯒꯗꯕ ꯃꯐꯝꯗ ꯆꯠꯄꯒꯤ ꯂꯝꯕꯤꯗꯣ ꯂꯩꯇꯦ ꯑꯗꯨꯒ ꯑꯅꯤꯁꯨꯕꯗ ꯉꯥ ꯍꯥꯏꯕꯁꯤꯗꯤ ꯆꯥꯔꯒ ꯆꯠꯄꯗ ꯃꯤꯌꯥꯝꯅ ꯑꯗꯨꯝ ꯌꯦꯡꯅꯕ ꯎꯅꯕꯅ ꯃꯔꯝ ꯑꯣꯏꯔꯒ ꯑꯩꯈꯣꯏꯅ ꯂꯩꯔꯤꯕ ꯊꯥꯗꯔꯤꯕ ꯃꯐꯝꯗꯨꯒꯤ ꯑꯣꯏꯅ ꯑꯁꯣꯡꯕ ꯍꯥꯏꯕꯗꯤ ꯐꯨꯝꯗꯤ ꯅꯥꯄꯤ ꯃꯈꯣꯏꯅ ꯂꯩꯕꯗ ꯅꯨꯡꯉꯥꯏꯖꯒꯗꯕ ꯃꯐꯝꯁꯤꯡ ꯑꯗꯨ ꯁꯤꯠ ꯅꯥꯟꯅ ꯁꯦꯡꯇꯣꯛꯇꯕꯗꯤꯗ ꯊꯝꯖꯩ ꯑꯁꯤ ꯈꯔꯁꯤ ꯍꯥꯏꯖꯔꯒ ꯂꯣꯏꯖꯔꯦ